ꯑꯩꯅ ꯁꯔꯨꯛ ꯌꯥꯈꯤꯕ

ꯁꯥꯟꯅ ꯈꯣꯠꯅꯕꯒꯤ ꯑꯦꯛꯁꯄꯤꯔꯤꯌꯦꯟꯁ ꯑꯃ ꯍꯥꯏꯔꯒꯗꯤ ꯌꯥꯝꯅ ꯅꯨꯡꯉꯥꯏꯈꯤꯕ ꯃꯇꯥꯡ ꯑꯃ ꯑꯣꯏꯕ ꯍꯥꯏꯔꯗꯤ ꯑꯥꯏ ꯄꯤ ꯑꯦꯜ ꯌꯦꯡꯕ ꯑꯩꯅ ꯑꯥꯏ ꯄꯤ ꯑꯦꯜ ꯌꯦꯡꯕꯁꯤꯗ ꯀꯔꯤꯗ ꯃꯨꯝꯕꯥꯏꯒ ꯆꯦꯟꯅꯥꯏꯒ ꯐꯥꯏꯅꯦꯜꯅꯦꯕ ꯐꯥꯏꯅꯦꯜ ꯇꯥꯏꯌꯦꯕ ꯑꯥꯏ ꯄꯤ ꯑꯦꯜ ꯐꯥꯏꯅꯦꯜ ꯑꯗꯣ ꯆꯍꯤꯗꯨꯗꯤ ꯀꯥꯎꯈ꯭ꯔꯦ ꯌꯥꯝꯅꯗꯤ ꯅꯨꯡꯉꯥꯏꯈꯤ ꯑꯗꯣ ꯍꯧꯖꯤꯛ ꯅꯤꯡꯁꯤꯡꯕ ꯊꯣꯛꯇ꯭ꯔꯦ ꯆꯍꯤꯗꯣ ꯑꯗꯣ ꯀꯃꯥꯏꯅ ꯅꯨꯡꯉꯥꯏꯒꯦ ꯍꯥꯏꯔ ꯀꯥꯟꯗ ꯍꯥꯏꯗꯤ ꯑꯩꯈꯣꯏꯅ ꯉꯝꯒꯅꯦꯅ ꯂꯩꯔꯝꯕ ꯄꯣꯠꯇꯨꯅ ꯉꯝꯈꯤꯗꯕ ꯑꯗꯒꯤ ꯉꯝꯃꯣꯏꯅ ꯂꯩꯔꯝꯕꯗꯨꯅ ꯉꯝꯈꯤꯕꯗꯨꯅꯦꯕ ꯑꯗꯣ ꯌꯦꯡꯕ ꯆꯠꯄꯁꯦ ꯑꯩꯈꯣꯏ ꯏꯃꯥꯟꯅꯕ ꯃꯌꯥꯝ ꯇꯧꯔꯒ ꯆꯠꯄꯅꯤ ꯑꯩ ꯈꯛꯇ ꯆꯠꯄ ꯅꯠꯇꯦ ꯑꯩꯒꯤ ꯏꯃꯥꯟꯅꯕ ꯑꯩꯈꯣꯏ ꯂꯩꯀꯥꯏꯒꯤ ꯏꯃꯥꯟꯅꯕ ꯑꯗꯨꯗꯒꯤ ꯁ꯭ꯀꯨꯜ ꯇꯝꯃꯤꯟꯅꯔꯛꯄ ꯑꯗꯨꯃꯥꯏꯅ ꯇꯧꯔꯒ ꯑꯩꯈꯣꯏ ꯃꯌꯥꯝ ꯍꯧꯅꯔꯒ ꯆꯠꯄꯅꯦ ꯆꯠꯄꯁꯦ ꯑꯗꯨꯒ ꯆꯠꯄꯗꯨꯗ ꯑꯩꯈꯣꯏꯒꯤ ꯑꯥꯏ ꯄꯤ ꯑꯦꯜ ꯌꯦꯡꯕꯒꯤ ꯆꯠꯄ ꯑꯥꯏ ꯄꯤ ꯑꯦꯜ ꯌꯦꯡꯕ ꯈꯛꯀꯤ ꯆꯠꯄ ꯅꯠꯇꯅ ꯑꯗꯨꯗꯒꯤ ꯂꯝ ꯀꯣꯏꯕꯝ ꯑꯣꯏꯅꯁꯨ ꯑꯗꯨꯃꯥꯏꯅꯁꯨ ꯆꯠꯂꯦ ꯑꯗꯨꯗꯒꯤ ꯄꯩꯁꯥ ꯅꯨꯡꯁꯥꯁꯨ ꯑꯗꯨꯝ ꯈꯔꯁꯥ ꯇꯧꯋꯤ ꯃꯇꯤꯛ ꯆꯥꯅ ꯑꯗꯨꯝ ꯈꯔꯁꯥ ꯇꯧꯋꯤ ꯌꯥꯝ ꯅꯨꯡꯉꯥꯏ ꯌꯥꯝꯅꯁꯨ ꯅꯨꯡꯉꯥꯏꯈꯤ ꯍꯥꯏꯗꯤ ꯑꯩꯈꯣꯏ ꯌꯥꯝ ꯄꯥꯛꯅꯁꯨ ꯆꯠꯄ ꯊꯣꯛꯄ ꯇꯧꯕ ꯅꯠꯇꯕꯅꯤꯅ ꯑꯗꯨꯃꯥꯏꯅ ꯑꯃꯨꯛꯇꯪ ꯏꯃꯥꯟꯅꯕ ꯃꯌꯥꯝꯒ ꯍꯧꯅꯔꯒ ꯑꯥꯏ ꯄꯤ ꯑꯦꯜ ꯀ꯭ꯔꯤꯀꯦꯠ ꯌꯦꯡꯕꯒ ꯆꯠꯄ ꯀꯥꯏꯁꯦ ꯌꯥꯝ ꯅꯨꯡꯉꯥꯏ ꯍꯥꯏꯗꯤ ꯑꯩꯈꯣꯏ ꯑꯩ ꯏꯁꯥꯅꯁꯨ ꯀ꯭ꯔꯤꯀꯦꯠꯁꯦ ꯌꯥꯝ ꯄꯥꯝꯕ ꯍꯥꯏꯇꯥꯔꯦ ꯁ꯭ꯀꯨꯜꯒꯤ ꯁꯥꯟꯅꯕ ꯈꯣꯠꯅꯕ ꯑꯣꯏꯕꯗꯔꯣ ꯏꯁꯄꯣꯔꯠꯇꯁꯨ ꯀ꯭ꯔꯤꯀꯦꯠꯁꯦ ꯑꯩꯅ ꯑꯗꯨꯝ ꯔꯟ ꯏꯁꯀꯣꯔ ꯇꯧꯕꯁꯤ ꯋꯥꯡ ꯋꯥꯡꯅ ꯇꯧꯋꯦ ꯑꯗꯨꯗꯒꯤ ꯁ꯭ꯀꯨꯜꯒꯤ ꯏꯁꯄꯣꯔꯠꯇ ꯑꯣꯖꯥꯅ ꯑꯗꯨꯃꯥꯏꯅ ꯃꯁꯛ ꯈꯪꯕꯤ ꯑꯗꯨꯗꯒꯤ ꯑꯩꯅꯁꯨ ꯌꯥꯝ ꯄꯥꯝꯅꯁꯨ ꯁꯥꯟꯅꯖꯩ ꯀ꯭ꯔꯤꯀꯦꯠ ꯍꯥꯏꯕ ꯃꯁꯥꯟꯅꯁꯤ ꯑꯗꯨꯝ ꯄꯤꯛꯏꯉꯩꯗꯒꯤꯁꯨ ꯑꯗꯨꯝ ꯁꯥꯟꯅꯔꯛꯏ ꯑꯩꯈꯣꯏꯒꯤ ꯂꯩꯀꯥꯏꯗꯨꯗꯁꯨ ꯀꯣ ꯐꯨꯠꯕꯣꯜꯗꯒꯤꯗꯤ ꯀꯔꯤ ꯀ꯭ꯔꯤꯀꯦꯠꯁꯤꯅ ꯍꯦꯟꯅ ꯄꯥꯝꯕꯗꯧꯅ ꯇꯧꯕ ꯍꯥꯏꯗꯤ ꯍꯥꯟꯅ ꯂꯩꯔꯝꯃꯤꯕ ꯑꯍꯜꯁꯤꯡꯗꯨꯅ ꯃꯈꯣꯏꯅ ꯑꯗꯨꯃꯥꯏꯅ ꯄꯥꯝꯂꯕꯅꯤꯅ ꯀꯣ ꯃꯈꯥ ꯇꯥꯔꯛꯄ ꯑꯩꯈꯣꯏꯅꯁꯨ ꯂꯥꯏꯛ ꯐꯥꯗꯔ ꯂꯥꯏꯛ ꯁꯟ ꯍꯥꯏꯗꯨꯅꯤ ꯃꯈꯥ ꯇꯥꯔꯛꯄ ꯑꯩꯈꯣꯏꯅꯁꯨ ꯄꯥꯝꯕ ꯑꯗꯨꯝ ꯄꯥꯝꯕ ꯍꯥꯏꯁꯤ ꯃꯁꯥꯅ ꯊꯣꯛꯄꯅꯤ ꯑꯗꯣ ꯑꯗꯨꯃꯥꯏꯅ ꯑꯍꯜꯁꯤꯡꯅ ꯄꯥꯝꯃꯝꯕꯗꯨ ꯅꯥꯊꯩꯕ ꯍꯥꯏꯁꯤ ꯑꯍꯜꯁꯤꯡꯅ ꯄꯥꯝꯃꯝꯕꯗꯨ ꯑꯩꯈꯣꯏ ꯃꯈꯥ ꯇꯥꯔꯛꯄꯁꯤꯡꯅ ꯄꯥꯝꯗꯕ ꯍꯥꯏꯁꯤ ꯑꯗꯨꯝ ꯇꯥꯡꯅ ꯊꯣꯛꯑꯦ ꯁꯦ ꯍꯥꯟꯅ ꯑꯩꯈꯣꯏꯒꯤ ꯆꯠꯅꯕꯤ ꯂꯥꯛꯏꯕ ꯆꯠꯅꯕꯤꯗꯣ ꯑꯗꯨꯝ ꯑꯗꯨꯃꯥꯏꯅ ꯀꯔꯤ ꯍꯣꯡꯇꯣꯛꯇꯕ ꯑꯣꯏꯅ ꯇꯧꯋꯦ ꯑꯗꯨꯝ ꯍꯥꯟꯅ ꯇꯧꯈꯤꯕꯗꯣ ꯑꯗꯨꯝ ꯇꯧꯕ ꯑꯗꯨꯃꯥꯏꯅ ꯑꯗꯨꯒ ꯑꯗꯨꯝꯕ ꯑꯃ ꯂꯩ ꯑꯗꯨꯃꯥꯏ ꯇꯧꯔꯒ ꯏꯃꯥꯟꯅꯕ ꯑꯩꯈꯣꯏꯁꯦ ꯌꯥꯝ ꯆꯠꯄꯅꯦ ꯍꯧꯅꯔꯒ ꯌꯦꯡꯉꯨꯔꯁꯦꯅ ꯑꯗꯨ ꯆꯠꯄꯁꯤꯗ ꯂꯝꯕꯤꯗ ꯑꯩꯈꯣꯏꯒꯤ ꯌꯨꯝꯗꯒꯤ ꯃꯄꯥꯟ ꯊꯣꯛꯂꯛꯄ ꯍꯥꯏꯕꯁꯤ ꯑꯦꯛꯁꯄꯔꯤꯌꯦꯟꯁ ꯈꯔꯗꯤ ꯑꯗꯨꯝ ꯐꯪꯕ ꯇꯥꯕꯅꯤ ꯂꯣꯟꯗꯕꯨ ꯑꯣꯏꯔꯣ ꯂꯦꯡꯒ꯭ꯋꯦꯁꯇꯕꯨ ꯑꯣꯏꯔꯣ ꯑꯗꯨꯗꯒꯤ ꯃꯤ ꯃꯈꯜ ꯃꯈꯜ ꯊꯦꯡꯅꯔꯛꯏ ꯑꯩꯈꯣꯏꯗ ꯂꯧꯁꯤꯡ ꯍꯦꯟꯀꯠꯂꯛꯏ ꯒ꯭ꯌꯥꯟ ꯍꯦꯟꯀꯠꯂꯛꯏ ꯑꯗꯨꯃꯥꯏꯅ ꯆꯠꯄ ꯊꯣꯛꯇꯨꯅ ꯑꯗ ꯏꯁꯇꯦꯗꯤꯌꯝ ꯑꯩꯈꯣꯏ ꯏꯁꯇꯦꯗꯤꯌꯝꯗ ꯇꯤꯀꯦꯠ ꯀꯛꯑꯦ ꯑꯩꯈꯣꯏ ꯃꯌꯥꯝ ꯆꯠꯂꯒ ꯑꯗꯨꯃꯥꯏꯅ ꯐ꯭ꯂꯥꯏꯠꯇ ꯆꯠꯄꯅꯦ ꯐ꯭ꯂꯥꯏꯠꯇ ꯆꯠꯂꯒ ꯑꯗꯨꯗꯒꯤ ꯃꯣꯏ ꯏꯁꯇꯦꯗꯤꯌꯝ ꯏꯁꯇꯦꯗꯤꯌꯝ ꯐꯥꯎ ꯆꯠꯄꯗꯗꯤ ꯑꯩꯈꯣꯏ ꯃꯨꯝꯕꯥꯏ ꯏꯟꯗꯤꯌꯟꯁꯀꯤ ꯐ꯭ꯂꯦꯛꯇꯨ ꯄꯨꯔꯒ ꯆꯠꯂꯦ ꯑꯗꯨꯃꯥꯏꯅ ꯇꯧꯔꯒ ꯍꯦꯛꯇ ꯍꯥꯏꯗꯅ ꯍꯨꯝꯗꯅꯅꯤ ꯌꯦꯡꯉꯨꯔꯤꯁꯤ ꯆꯠꯂꯦ ꯑꯗꯨꯃꯥꯏꯅ ꯑꯗꯨꯒ ꯇꯤꯀꯦꯠꯀꯤ ꯃꯃꯜꯗꯤ ꯂꯨꯄꯥ ꯆꯝꯃꯉꯥ ꯆꯝꯃꯉꯥ ꯂꯧꯍꯧꯋꯦ ꯇꯤꯀꯦꯠ ꯆꯝꯃꯉꯥ ꯆꯃꯝꯉꯥ ꯂꯧꯍꯧꯋꯦ ꯑꯩꯈꯣꯏ ꯃꯤ ꯃꯉꯥ ꯆꯠꯄꯅꯦ ꯃꯤ ꯃꯉꯥ ꯆꯠꯄꯗꯣ ꯃꯉꯥꯒꯤꯗꯤ ꯂꯤꯁꯤꯡ ꯑꯅꯤ ꯆꯝꯃꯉꯥ ꯇꯥꯔꯦ ꯑꯗꯨꯗ ꯃꯈꯣꯏ ꯗꯤꯁꯀꯥꯎꯟ ꯄꯤꯕ ꯑꯗꯨ ꯀꯔꯤꯝ ꯂꯩꯇꯦ ꯑꯗꯨ ꯑꯩꯈꯣꯏ ꯐꯨꯔꯤꯠ ꯑꯃꯃꯝ ꯂꯩꯔꯦ ꯃꯨꯝꯕꯥꯏ ꯏꯟꯗꯤꯌꯟꯁꯀꯤ ꯑꯩꯈꯣꯏ ꯄꯨꯟꯅ ꯃꯨꯝꯕꯥꯏ ꯏꯟꯗꯤꯌꯟꯁꯀꯤ ꯐꯦꯟ ꯉꯥꯛꯇꯅꯦ ꯑꯗꯨꯃꯥꯏ ꯇꯧꯔꯒ ꯃꯨꯝꯕꯥꯏ ꯏꯟꯗꯤꯌꯟꯁꯀꯤ ꯐꯨꯔꯤꯠ ꯑꯃꯃꯝ ꯂꯧꯔꯦ ꯐꯨꯔꯤꯠꯇꯨꯅ ꯂꯨꯄꯥ ꯆꯍꯨꯝ ꯆꯍꯨꯝ ꯄꯤ ꯑꯗ ꯍꯧꯖꯤꯛꯁꯨ ꯂꯩꯔꯤ ꯐꯨꯔꯤꯠꯇꯨ ꯑꯗꯨꯃꯥꯏꯅ ꯇꯧꯔꯒ ꯂꯩꯔꯒ ꯆꯪꯉꯦ ꯆꯪꯉꯒ ꯑꯩꯈꯣꯏ ꯕꯣꯟꯁꯤ ꯌꯦꯡꯃꯤꯟꯅꯔꯦ ꯌꯦꯡꯃꯤꯟꯅꯔ ꯀꯥꯟꯗ ꯑꯩꯈꯣꯏꯒꯤ ꯃꯨꯝꯕꯥꯏꯅ ꯀꯣꯟꯅ ꯄꯥꯏꯕꯅꯦ ꯍꯥꯏꯗꯤ ꯆꯦꯟꯅꯥꯏꯅ ꯍꯥꯟꯅ ꯄꯥꯏꯈ꯭ꯔꯦꯕ ꯅꯠꯇꯦ ꯁꯣꯏꯔꯦ ꯁꯣꯏꯔꯦ ꯃꯨꯝꯕꯥꯏꯅ ꯍꯥꯟꯅ ꯄꯥꯏꯕꯅꯤ ꯆꯦꯟꯅꯥꯏꯅ ꯀꯣꯟꯅ ꯄꯥꯏꯕꯅꯦꯕ

ꯆꯦꯟꯅꯥꯏꯅ

ꯑꯩꯅ ꯈ꯭ꯋꯥꯏꯗꯒꯤ ꯄꯥꯝꯕ ꯍꯥꯏꯔꯒꯁꯨ ꯄꯣꯂꯥꯠ ꯋꯦꯁ ꯏꯟꯗꯤꯁꯀꯤ ꯄꯣꯂꯥꯠꯁꯦ ꯑꯁ ꯃꯥꯒꯤ ꯕꯦꯠꯇꯤꯡ ꯏꯁꯇꯥꯏꯜꯁꯦ ꯌꯥꯝ ꯄꯥꯝꯃꯦ ꯑꯩꯅ ꯍꯥꯏꯗꯤ ꯃꯥꯗꯤ ꯑꯩꯈꯣꯏꯒꯤ ꯌꯥꯝ ꯆꯤꯔꯕ ꯃꯇꯝꯁꯤꯗ ꯀꯣ ꯀꯩꯗꯧ ꯉꯝꯃꯦꯕ ꯍꯦꯛꯇ ꯑꯩꯈꯣꯏꯒꯤ ꯑꯄꯥꯝꯕꯗꯣ ꯔꯟ ꯕꯣꯜ ꯌꯥꯝꯗ꯭ꯔꯀꯥꯟꯗ ꯔꯟ ꯃꯌꯥꯝ ꯑꯩꯈꯣꯏꯒꯤ ꯔꯟ ꯌꯥꯝꯃꯒꯁꯨ ꯑꯣꯏꯊꯣꯛꯄ ꯌꯥꯕ ꯔꯟ ꯑꯣꯏꯔꯗꯤ ꯑꯗꯨꯗ ꯍꯦꯛꯇ ꯀꯩꯗꯧꯔꯛꯄ ꯊꯣꯝꯃꯛꯄ ꯉꯝꯃꯦꯕ ꯄꯣꯂꯥꯠꯁꯦ ꯑꯗꯨꯃꯥꯏꯅ ꯑꯩꯅ ꯑꯩꯒꯤꯁꯨ ꯃꯥꯏ ꯐꯦꯕꯔꯥꯏꯠ ꯄ꯭ꯂꯦꯌꯥꯔꯁꯨ ꯑꯣꯏ ꯄꯣꯂꯥꯠꯁꯦ ꯑꯗꯨꯗꯒꯤ ꯑꯗꯨ ꯑꯃꯁꯨ ꯂꯩꯔꯦ ꯑꯗꯨꯗꯒꯤ ꯑꯗꯨꯒꯤ ꯇꯣꯔꯅꯥꯃꯦꯟꯗꯨꯗꯁꯨ ꯄꯣꯂꯥꯠꯁꯦ ꯔꯟ ꯃꯥꯅ ꯌꯥꯝ ꯏꯁꯀꯣꯔ ꯇꯧꯈꯤ ꯑꯗꯨꯃꯥꯏꯅꯁꯨ ꯊꯋꯥꯏ ꯇꯥꯅꯁꯨ ꯌꯦꯡꯈꯤ ꯑꯗꯨꯒ ꯌꯥꯝꯅ ꯅꯨꯡꯉꯥꯏꯔꯤꯕꯗꯤ ꯆꯦꯟꯅꯥꯏꯁꯦ ꯆꯦꯟꯅꯥꯏꯒ ꯃꯨꯝꯕꯥꯏꯒꯁꯦ ꯑꯗꯨꯝ ꯏꯟꯅꯩꯑꯕ ꯏꯟꯅꯩ ꯍꯥꯏ ꯇꯥꯔꯗꯤ ꯇ꯭ꯔꯣꯐꯤꯒꯤ ꯃꯇꯥꯡꯗꯅꯤ ꯇ꯭ꯔꯣꯐꯤꯁꯤ ꯃꯨꯝꯕꯥꯏꯅ ꯃꯨꯝꯕꯥꯏꯒ ꯆꯦꯟꯅꯥꯏꯒꯤꯁꯦ ꯍꯧꯖꯤꯛ ꯆꯞ ꯃꯥꯟꯅꯅ ꯂꯩ ꯑꯗꯣ ꯆꯦꯟꯅꯥꯏꯒꯤꯁꯤ ꯌꯥꯝꯅ ꯂꯤꯡꯕ ꯇꯤꯝꯅꯦꯕ ꯍꯥꯏꯗꯤ ꯃꯈꯣꯏꯗꯤ ꯃꯤꯗ ꯃꯈꯣꯏꯒꯤ ꯃꯤꯁꯤ ꯃꯈꯣꯏꯒꯤ ꯄ꯭ꯂꯦꯌꯥꯔꯁꯤꯡꯁꯤ ꯌꯥꯝꯅ ꯏꯁꯇ꯭ꯔꯣꯡ ꯑꯣꯏꯕ ꯍꯥꯏꯇꯥꯔꯦ ꯏꯁꯇ꯭ꯔꯣꯡ ꯑꯣꯏꯕꯅꯤꯅ ꯃꯤꯅꯁꯨ ꯌꯥꯝ ꯅꯨꯡꯁꯤꯕꯗꯕ ꯍꯥꯏꯗꯤ ꯃꯈꯣꯏꯅꯁꯨ ꯑꯗ ꯁꯨꯝ ꯊꯪꯅ ꯊꯪꯅꯅ ꯇ꯭ꯔꯣꯐꯤꯗꯣ ꯁꯨꯝ ꯂꯧꯁꯤꯜꯂꯦ ꯋꯤꯟ ꯆꯦꯝꯄꯤꯌꯟ ꯑꯣꯏꯔ ꯂꯩꯔꯦ ꯑꯗꯨꯗꯤ ꯃꯤ ꯑꯩꯇꯩꯁꯤꯡꯗꯨꯗꯤ ꯏꯟꯇꯔꯦꯁ ꯍꯜꯂꯛꯑꯦꯗꯅ ꯑꯗꯨꯃꯥꯏꯅ ꯇꯧꯕꯗꯨꯗ ꯃꯨꯝꯕꯥꯏꯁꯨ ꯀꯜꯂꯤ ꯏꯁꯇ꯭ꯔꯣꯡ ꯑꯣꯏ ꯃꯈꯣꯏꯒꯤ ꯇꯤꯝꯁꯦ ꯏꯁꯇ꯭ꯔꯣꯡ ꯑꯣꯏꯔꯒꯁꯨ ꯆꯦꯟꯅꯥꯏꯁꯤꯅ ꯍꯦꯟꯅ ꯃꯤꯅ ꯄꯥꯝꯅꯗꯕꯗꯨ ꯑꯗꯨ ꯄꯥꯝꯅꯗꯕ ꯍꯥꯏ ꯇꯥꯔꯗꯤ ꯑꯩꯈꯣꯏꯒꯤ ꯃꯈꯣꯏꯅ ꯑꯗꯨꯝꯃꯥꯏꯅ ꯌꯥꯝꯅ ꯏꯁꯇ꯭ꯔꯣꯡ ꯑꯣꯏꯁꯤꯜꯂꯒ ꯑꯇꯣꯞꯁꯤꯡꯗ ꯁꯨꯝ ꯉꯝꯃ ꯂꯩꯕꯗꯣ ꯑꯗꯨ ꯈꯛꯀꯤꯅꯤ ꯑꯗꯨ ꯄ꯭ꯂꯦꯌꯥꯔꯕꯨꯗꯤ ꯃꯈꯣꯏꯗꯁꯨ ꯑꯄꯥꯝꯕ ꯌꯥꯎꯋꯤ ꯑꯄꯥꯝꯕ ꯍꯥꯏꯗꯤ ꯀꯩꯗꯧꯕ ꯍꯧꯖꯤꯛ ꯃꯌꯥꯝꯅ ꯈ꯭ꯋꯥꯏꯗꯒꯤ ꯄꯥꯝꯅꯔꯤꯕ ꯙꯣꯅꯤꯗꯣ ꯌꯥꯎꯔꯤꯕꯅꯤ ꯌꯥꯎꯔꯒꯁꯨ ꯃꯈꯣꯏꯅ ꯆꯦꯝꯄꯤꯌꯟ ꯁꯨꯝ ꯑꯣꯏꯔꯛꯑꯕꯅꯤꯅ ꯑꯇꯣꯞꯄꯗ ꯏꯟꯇꯔꯦꯁ ꯂꯩꯔꯛꯇꯕꯗꯣ ꯑꯗꯨꯒꯤ ꯈꯜꯂꯒ ꯃꯤꯌꯥꯝꯅꯁꯨ ꯄꯥꯝꯗꯕꯒꯤ ꯋꯥꯅꯤ ꯑꯗꯣ ꯏꯟꯇꯔꯦꯁ ꯑꯗꯨꯃꯥꯏꯅ ꯄꯥꯝꯅꯗꯕꯗꯨꯗ ꯍꯥꯏꯗꯤ ꯑꯩꯈꯣꯏ ꯃꯨꯝꯕꯥꯏꯒꯤ ꯐꯦꯟꯁꯨ ꯑꯣꯏꯖꯔꯦꯗꯅ ꯑꯗꯨꯗꯒꯤ ꯑꯗꯨꯗꯨꯒꯤ ꯑꯗꯨꯃꯥꯏꯅꯁꯨ ꯉꯝꯍꯟꯅꯤꯡꯕ ꯑꯃꯁꯨ ꯂꯩꯔꯦ ꯑꯗꯒꯤ ꯃꯨꯝꯕꯥꯏꯒꯤ ꯐꯦꯟꯁꯨ ꯑꯣꯏꯔꯦ ꯑꯗꯨꯗꯒꯤ ꯊꯑꯣꯏꯅ ꯑꯗꯨ ꯈꯛꯀꯤꯁꯨ ꯑꯩꯈꯣꯏ ꯑꯩꯈꯣꯏꯒꯤ ꯀꯔꯤ ꯃꯨꯝꯕꯥꯏ ꯇꯤꯝꯁꯨ ꯇꯥꯏꯌꯦꯅ ꯊꯑꯣꯏꯅ ꯆꯠꯂꯒ ꯄꯩꯁꯥ ꯑꯦꯛꯁꯄꯦꯟꯗꯤꯆꯔ ꯇꯧꯔꯒ ꯌꯦꯡꯉꯤꯕꯅꯤ ꯑꯗꯨ ꯉꯝꯍꯟꯅꯤꯡꯕ ꯍꯥꯏꯁꯦ ꯃꯁꯥꯅ ꯑꯗꯨꯝ ꯇꯥꯕꯅꯤ ꯑꯗꯨꯃꯥꯏꯅ ꯆꯠꯂꯦ ꯑꯗꯨꯗꯨꯒ ꯃꯨꯝꯕꯥꯏꯅ ꯑꯍꯥꯟꯕ ꯕꯦꯠꯇꯤꯡ ꯇꯧꯔꯦ ꯂꯣꯏꯔꯦ ꯑꯗꯨꯒ

ꯆꯦꯟꯅꯥꯏ ꯑꯃꯨꯛ ꯄꯥꯏꯔꯛꯑꯦ ꯆꯦꯟꯅꯥꯏꯅ ꯕꯣꯜ ꯑꯃꯗ ꯔꯟ ꯑꯅꯤ ꯂꯧꯒꯗꯕꯅꯦꯕ ꯑꯗꯨ ꯕꯣꯜ ꯑꯃꯗ ꯔꯟ ꯑꯅꯤ ꯂꯧꯕ ꯀꯥꯏꯁꯦ ꯀꯩꯁꯨ ꯋꯥꯕ ꯊꯕꯛꯇꯤ ꯅꯠꯇꯦ ꯑꯗꯨꯝ ꯏꯂꯥꯏ ꯂꯥꯏꯅ ꯂꯧꯕ ꯉꯝꯕ ꯄꯣꯠꯅꯤ ꯑꯗꯣ ꯂꯧꯈꯤꯗꯦ ꯑꯗ ꯂꯧꯈꯤꯗ꯭ꯔꯤꯁꯤꯅ ꯑꯩꯈꯣꯏꯅ ꯌꯥꯝꯅꯁꯨ ꯅꯨꯡꯁꯤꯕ ꯑꯗꯨꯗꯒꯤ ꯀꯔꯤ ꯌꯥꯝ ꯄꯥꯝꯕ ꯄ꯭ꯂꯦꯌꯥꯔ ꯑꯃꯅ ꯕꯣꯂꯔ ꯇꯧꯋꯦ ꯕꯣꯜ ꯂꯪꯉꯦ ꯑꯔꯣꯏꯕꯒꯤ ꯑꯣꯕꯔꯁꯤꯗ ꯑꯗꯣ ꯃꯥꯁꯤ ꯃꯌꯥꯝꯅꯁꯨ ꯅꯨꯡꯁꯤꯔꯤꯕ ꯄꯥꯝꯅꯔꯤꯁꯤ ꯀꯔꯤꯒꯤꯅꯣ ꯍꯥꯏꯕ ꯀꯥꯟꯗꯁꯨ ꯃꯥꯁꯦ ꯌꯥꯝ ꯏꯪ ꯇꯞꯄꯦ ꯑꯗꯣ ꯃꯥꯒꯤ ꯏꯪ ꯇꯞꯄ ꯑꯗꯨꯒ ꯃꯥꯒꯤ ꯑꯗꯨꯒꯤ ꯀꯔꯤꯗꯨꯅ ꯇꯣꯔꯅꯥꯃꯦꯟ ꯍꯥꯏꯗꯤ ꯑꯥꯏ ꯄꯤ ꯑꯦꯜꯗꯨꯅ ꯑꯔꯣꯏꯕ ꯑꯣꯏꯗꯣꯏꯅꯦꯕ ꯑꯗꯨꯗꯨꯅꯁꯨ ꯃꯥꯅꯁꯨ ꯂꯧꯍꯟꯅꯤꯡꯕ ꯑꯩꯈꯣꯏꯅꯁꯨ ꯉꯝꯍꯟꯅꯤꯡꯕ ꯑꯗꯨꯗꯨꯒꯤꯁꯨ ꯑꯣꯏꯔꯦ ꯑꯗꯨꯗꯨꯅ ꯑꯗꯨꯃꯥꯏꯅ ꯇꯧꯔꯒ ꯃꯥꯅ ꯂꯪꯉꯦ ꯑꯗꯨꯗꯨꯒ ꯂꯪꯉꯒ ꯂꯧꯕ ꯌꯥꯕ ꯔꯟꯅꯤ ꯑꯗꯨꯗ ꯔꯟꯗꯨ ꯂꯧꯕꯒꯤ ꯃꯍꯨꯠꯇ ꯊꯣꯝꯍꯧꯗꯕꯗꯒꯤ ꯔꯟꯗꯨ ꯋꯥꯠꯄꯒꯤ ꯃꯍꯨꯠꯇ ꯀꯔꯤ ꯑꯣꯏꯅ ꯇꯧꯔꯦ ꯑꯥꯎꯠ ꯑꯣꯏꯅ ꯇꯥꯊꯣꯔꯛꯑꯕ ꯑꯗꯨꯗ ꯌꯥꯝꯅ ꯅꯨꯡꯉꯥꯏꯈꯤꯕ ꯍꯥꯏ ꯇꯔꯦ ꯑꯗꯨꯗꯒꯤ ꯉꯝꯃꯔꯣꯏ ꯑꯗꯨꯃꯥꯏꯅ ꯉꯝꯃꯔꯣꯏꯅ ꯂꯩꯔꯃꯃꯒ ꯉꯝꯃꯛꯄꯗꯣ ꯑꯗꯨ ꯌꯥꯝ ꯍꯥꯔꯥꯎꯋꯦ ꯑꯗꯨ ꯑꯗꯨꯒꯨꯝꯕ ꯑꯥꯏ ꯄꯤ ꯑꯦꯜꯁꯤ ꯑꯗꯨꯝ ꯍꯧꯖꯤꯛꯁꯨ ꯑꯗꯨꯝ ꯌꯦꯡꯉꯤ ꯍꯥꯏꯗꯤ ꯏꯁꯥꯅ ꯄꯥꯝꯃꯛꯄꯅꯤꯅ ꯀꯣ ꯑꯗꯨꯅꯤ ꯑꯗꯨ ꯑꯥꯏ ꯄꯤ ꯑꯦꯜ ꯌꯦꯡꯕꯁꯤ ꯍꯧꯖꯤꯛ ꯍꯧꯖꯤꯛ ꯏꯁꯥꯅ ꯄꯥꯝꯕ ꯄꯣꯛꯇꯨꯅ ꯑꯗꯨꯝ ꯍꯧꯖꯤꯛ ꯐꯥꯎꯁꯨ ꯌꯦꯡꯉꯤ ꯑꯩ ꯍꯧꯖꯤꯛ ꯐꯥꯎꯕ ꯇꯣꯛꯇ꯭ꯔꯤ ꯑꯗꯨ ꯃꯈꯥ ꯇꯥꯅꯁꯨ ꯌꯦꯡꯈꯤꯒꯦꯅ ꯈꯜꯂꯤ ꯑꯗꯨ ꯁꯤ ꯊꯣꯛꯈ꯭ꯔꯤꯕ ꯆꯍꯤꯁꯤꯗꯤ ꯑꯩꯅ ꯀ꯭ꯂꯥꯁ ꯇꯦꯟ ꯀ꯭ꯂꯥꯁ ꯇꯦꯟ ꯀꯥꯔꯛꯄ ꯇꯨ ꯊꯥꯎꯖꯟ ꯅꯥꯏꯟꯇꯤꯟ ꯇ꯭ꯋꯦꯟꯇꯤ ꯁ꯭ꯋꯥꯏꯗ ꯑꯣꯏꯒꯗ꯭ꯔ ꯍꯥꯏꯅ ꯈꯜꯂꯤ ꯑꯥ ꯅꯥꯏꯟꯇꯤꯟ ꯇ꯭ꯋꯦꯟꯇꯤ ꯁ꯭ꯋꯥꯏꯗ ꯑꯣꯏꯒꯅꯤ ꯁ꯭ꯋꯥꯏꯗ ꯊꯣꯛꯄꯅꯦ ꯃꯥꯁꯤ ꯏꯟꯗꯤꯌꯟ ꯏꯟꯗꯤꯌꯟ ꯂꯤꯛꯅꯦ ꯏꯟꯗꯤꯌꯟ ꯄ꯭ꯔꯤꯃꯤꯌꯥꯔ ꯂꯤꯛꯅꯦ ꯌꯥꯝꯅ ꯃꯃꯤꯡ ꯂꯩ ꯍꯥꯏꯗꯤ ꯑꯩꯈꯣꯏ ꯐꯨꯠꯕꯣꯜꯗ ꯍꯥꯏꯔꯒꯅ ꯔꯤꯌꯦꯜ ꯃꯦꯗ꯭ꯔꯤꯠ ꯍꯥꯏꯅ ꯃꯃꯤꯡ ꯂꯩꯕ ꯑꯗꯨꯃꯥꯏꯅ ꯌꯨ ꯁꯤ ꯑꯦꯜ ꯀꯥꯎꯔꯤꯕ ꯀꯔꯤꯁꯤꯡꯁꯦ ꯂꯣꯏꯅ ꯂꯤꯡꯉꯤꯗꯅ ꯇꯤꯝꯁꯤꯡꯁꯦ ꯑꯌꯥꯝꯕ ꯂꯣꯏꯅ ꯂꯤꯡꯉꯦꯕ ꯑꯗꯨꯃꯥꯏꯅ ꯌꯨ ꯁꯤ ꯑꯦꯜ ꯄ꯭ꯔꯤꯃꯤꯌꯥꯔ ꯂꯤꯛ ꯂꯩꯔꯤꯕ ꯑꯗꯨꯃꯥꯏꯅ ꯃꯥꯏ ꯃꯥꯏ ꯂꯤꯛ ꯂꯤꯛ ꯂꯩꯔꯤꯗꯅ ꯑꯗꯨ ꯂꯤꯛ ꯂꯩꯕꯁꯤꯗ ꯐꯨꯠꯕꯣꯜꯒꯤ ꯂꯤꯛꯅꯤ ꯌꯨ ꯁꯤ ꯑꯦꯜ ꯍꯥꯏꯔꯤꯁꯤꯅ ꯑꯗꯨꯒ ꯑꯥꯏ ꯄꯤ ꯑꯦꯜ ꯍꯥꯏꯔꯤꯁꯤꯅ ꯀ꯭ꯔꯤꯀꯦꯠꯀꯤ ꯂꯤꯛꯅꯦꯕ ꯑꯗꯨ ꯂꯤꯛꯇꯨꯗ ꯃꯃꯤꯡ ꯆꯠꯄ ꯂꯤꯛꯅꯦꯕ ꯑꯥꯏ ꯄꯤ ꯑꯦꯜ ꯍꯥꯏꯔꯤꯁꯤꯅ ꯑꯗꯨꯃꯥꯏꯅ ꯏꯟꯗꯤꯌꯥ ꯏꯟꯗꯤꯌꯟꯒꯤ ꯀꯩꯅꯦ ꯑꯦꯁꯤꯌꯥꯟ ꯏꯟꯗꯤꯌꯟ ꯂꯤꯛꯅꯦ ꯑꯗꯣ ꯏꯟꯗꯤꯌꯥꯁꯦ ꯑꯦꯁꯤꯌꯥꯗ ꯂꯩꯔꯦ ꯑꯦꯁꯤꯌꯥꯟ ꯒꯦꯝꯁꯨ ꯑꯣꯏꯔꯦꯗꯅ ꯑꯗꯨꯅꯦ ꯑꯗꯨꯃꯥꯏꯅ ꯌꯥꯝꯅ ꯅꯨꯡꯉꯥꯏꯈꯤ ꯑꯗꯨ ꯀ꯭ꯔꯤꯀꯦꯠ ꯌꯦꯡꯕꯁꯤ ꯍꯧꯖꯤꯛꯐꯥꯎ ꯑꯗꯨꯝ ꯌꯦꯡꯉꯤ ꯑꯗꯨꯝ ꯍꯟꯖꯤꯟ ꯍꯟꯖꯤꯟꯅꯗꯤ ꯍꯥꯏꯔꯦ ꯍꯧꯖꯤꯛ ꯐꯥꯎꯁꯨ ꯑꯗꯨꯝ ꯌꯦꯡꯉꯤ ꯃꯈꯥ ꯇꯥꯅꯁꯨ ꯑꯗꯨꯝ ꯌꯦꯡꯈꯤꯒꯦꯅ ꯈꯜꯂꯦ ꯑꯗꯨꯝ ꯌꯥꯝ ꯅꯨꯡꯉꯥꯏꯈꯤ ꯁꯤꯅꯤ ꯑꯩꯒꯤ ꯋꯥꯔꯤ ꯍꯥꯏꯕꯨ